ꯍꯜꯂꯣ ꯃꯤꯁ ꯆꯥꯟꯁꯣꯐꯤ ꯑꯣꯏꯔꯕꯣ ꯑꯣ ꯑꯩ ꯑꯩꯁꯦ ꯃꯅꯤꯄꯨꯔꯤꯁꯨ ꯀꯌꯥ ꯍꯩꯇꯦ ꯑꯗꯨ ꯇꯝꯕꯗꯤ ꯇꯝꯃꯒ ꯃꯅꯤꯄꯨꯔꯗ ꯂꯥꯛꯄꯅꯤꯀꯣ ꯑꯗꯣ ꯎꯝ ꯇꯨꯔꯤꯁ ꯇꯨꯔꯤꯁ ꯌꯥꯝ ꯀꯨꯏꯌꯦ ꯑꯗꯨ ꯍꯟꯗꯛꯇꯤ ꯍꯧꯖꯤꯛꯀꯤ ꯊꯨꯝ ꯊꯣꯛꯄ ꯈꯨꯟꯗꯣ ꯑꯗꯨ ꯑꯗꯨꯗ ꯑꯩꯈꯣꯏꯕꯨ ꯄꯨꯕꯤꯎꯅ ꯍꯥꯏꯒꯦ ꯇꯧꯕ ꯑꯩꯒ ꯏꯃꯥꯟꯅꯕꯤ ꯑꯅꯤꯒ ꯒꯥꯔꯤ ꯌꯥꯎꯗꯦ ꯑꯗꯣ ꯑꯩ ꯀꯩꯅꯣ ꯂꯥꯛꯑꯒꯦ ꯑꯗꯨꯝ ꯂꯥꯛꯑꯒꯦ ꯑꯗꯨ ꯏꯝꯐꯥꯜꯗ ꯊꯦꯡꯅꯔꯒ ꯅꯣꯏ ꯌꯨꯝꯗ ꯑꯗꯨꯝ ꯈꯔ ꯉꯥꯏꯍꯥꯛ ꯄꯣꯊꯥꯔꯒ ꯄꯨꯜꯂꯞ ꯊꯣꯛꯃꯤꯟꯅꯔꯁꯤꯀꯣ ꯑꯗꯨꯃꯥꯏ ꯇꯧꯔꯁꯦ ꯑꯩ ꯍꯣꯏ ꯑꯣ ꯐꯔꯦ ꯑꯗꯨ ꯍꯧꯖꯤꯛꯀꯤ ꯊꯨꯝ ꯊꯣꯛꯄꯗꯣ ꯑꯩꯈꯣꯏꯗꯤ ꯊꯨꯝꯁꯦ ꯅꯨꯡꯇꯤꯒꯤ ꯌꯥꯝ ꯃꯔꯨ ꯑꯣꯏꯕ ꯆꯤꯟꯖꯥꯛꯅꯤꯗꯅꯀꯣ ꯇꯦꯁ ꯃꯦꯛꯀꯔ ꯑꯣꯏꯕꯅꯤꯅ ꯑꯗꯨ ꯑꯩꯈꯣꯏꯅ ꯃꯅꯤꯄꯨꯔꯁꯤꯗ ꯊꯨꯝ ꯊꯣꯛꯄ ꯃꯐꯝ ꯂꯩꯕꯅꯤꯅ ꯃꯐꯝꯃꯛꯇꯣ ꯌꯥꯝ ꯆꯠꯅꯤꯡꯕꯗꯣ ꯑꯗꯨꯒ ꯊꯨꯝꯗꯣ ꯎꯝ ꯑꯗꯣ ꯍꯧꯖꯤꯛ ꯀꯥꯟ ꯊꯨꯝꯗꯤ ꯀꯌꯥꯝ ꯊꯣꯛꯀꯦ ꯑꯣ ꯃꯤ ꯀꯌꯥꯝ ꯀꯌꯥ ꯆꯪꯍꯟꯒꯦ ꯎꯝ ꯑꯣ ꯌꯥꯝꯃꯜꯂꯁꯨ ꯐꯠꯇꯕꯀꯣ ꯎꯝ ꯑꯣ ꯀꯦꯖꯤꯗ ꯀꯌꯥ ꯄꯤꯒꯦ ꯑꯩꯈꯣꯏ ꯅꯣꯔꯃꯦꯜ ꯇꯥꯇꯥꯒꯤꯗꯤ ꯊꯥꯔꯇꯤ ꯍꯥꯐ ꯀꯦꯖꯤꯗꯣ ꯊꯥꯔꯇꯤ ꯄꯤꯗꯅ ꯑꯗꯨꯗꯗꯤ ꯀꯌꯥ ꯑꯣꯏꯒꯦ ꯑꯣ ꯍꯣꯏ ꯍꯣꯏ ꯎꯝ ꯑꯗꯨ ꯔꯤꯐꯥꯏꯟꯁꯨ ꯑꯣꯏꯗꯦꯗꯅ ꯀꯣ ꯐꯔꯦ

ꯑꯣ ꯍꯣꯏ ꯍꯣꯏ ꯑꯗꯨ ꯑꯗꯨ ꯃꯐꯝ ꯍꯦꯛ ꯌꯧꯕꯒ ꯒꯥꯔꯤ ꯄꯥꯔꯛ ꯇꯧꯅꯕꯗꯤ ꯂꯩꯕ꯭ꯔꯣ ꯒꯦꯁ ꯍꯥꯎꯁ ꯀꯨꯝꯕ ꯂꯦꯛꯄ ꯌꯥꯕꯒꯨꯝꯕ ꯑꯣ ꯑꯣ ꯑꯣ ꯑꯣ ꯑꯗꯨꯗꯤ ꯉꯥꯏꯍꯥꯛ ꯀꯨꯏꯅ ꯂꯩꯗꯕꯤꯗ ꯉꯥꯏꯍꯥꯛ ꯐꯝꯃꯒ ꯁꯨꯝ ꯌꯦꯡꯂꯒ ꯐꯣꯇꯣ ꯈꯔ ꯅꯝꯂꯒ ꯂꯣꯏꯁꯜꯂꯁꯤꯀꯣ ꯌꯥꯝ ꯅꯨꯡꯉꯥꯏꯗꯧꯔꯤ ꯑꯁ ꯊꯨꯝ ꯊꯣꯛꯄ ꯃꯐꯝꯗꯒ ꯆꯠꯇꯧꯔꯤꯁꯦ ꯑꯗꯨ ꯑꯩ ꯑꯗꯨꯝ ꯐꯥꯎꯔꯛꯀꯦ ꯍꯌꯦꯡ ꯍꯪꯆꯤꯠ ꯐꯥꯎꯔꯛꯀꯦ ꯑꯗꯨꯒ ꯑꯗꯨꯝ ꯀꯟꯐꯥꯝ ꯇꯧꯔꯛꯀꯦ ꯑꯩꯒꯤ ꯐ꯭ꯔꯦꯟ ꯈꯣꯏꯁꯨꯀꯣ ꯐꯔꯦ ꯐꯔꯦ ꯎꯝ ꯊꯦꯡ ꯀꯤꯌꯨ ꯍꯣꯏ ꯍꯣꯏ ꯊꯝꯃꯦ ꯊꯝꯃꯦ